ꯔꯖ꯭ꯌꯥ ꯑꯁꯤꯒꯤ ꯄꯨꯋꯥꯔꯤꯗ ꯆꯪ ꯊꯣꯛꯄ ꯊꯧꯗꯥꯡ ꯂꯧꯈꯤꯕ ꯃꯅꯤꯄꯨꯔꯒꯤ ꯑꯐꯥꯎꯕ ꯃꯤꯑꯣꯏꯁꯤꯡ ꯑꯗꯨꯗꯤ ꯏꯔꯣꯝ ꯁꯔꯃꯤꯂꯥ ꯄꯥꯎꯅꯥ ꯕ꯭ꯔꯖꯕꯥꯁꯤ ꯍꯤꯖꯝ ꯏꯔꯥꯕꯣꯠ ꯁꯤꯡ ꯕꯤꯔ ꯇꯤꯀꯦꯟꯗ꯭ꯔꯖꯤꯠ ꯔꯥꯅꯤ ꯒꯥꯏꯗꯤꯡꯂꯨꯏ ꯃꯈꯣꯏꯁꯤꯡ ꯑꯁꯤ ꯃꯅꯤꯄꯨꯔꯒꯤ ꯌꯥꯝꯅ ꯃꯔꯨ ꯑꯣꯏꯕ ꯑꯐꯥꯎꯕ ꯍꯥꯏꯕꯗꯤ ꯌꯥꯝꯅ ꯅꯤꯡꯊꯧꯁꯤꯡ ꯑꯃꯁꯨꯡ ꯐꯝꯅꯥꯏꯕꯁꯤꯡꯒꯤ ꯃꯔꯛꯇ ꯆꯜꯂꯤ